ꯇꯨꯔꯤꯖꯝꯅ ꯑꯗꯨꯒꯤ ꯂꯂꯣꯜ ꯏꯇꯤꯛ ꯊꯕꯛꯁꯤꯡ ꯆꯥꯎꯈꯠꯅꯅꯕꯗ ꯌꯥꯝꯅ ꯃꯇꯦꯡ ꯄꯥꯡꯉꯤ ꯑꯇꯣꯞꯄ ꯂꯝꯁꯤꯡꯗꯒꯤ ꯂꯥꯛꯄ ꯃꯤꯑꯣꯏꯁꯤꯡ ꯍꯥꯏꯕꯗꯤ ꯃꯅꯤꯄꯨꯔꯒꯤ ꯌꯥꯝꯅ ꯆꯥꯎꯕ ꯐꯦꯁꯇꯤꯚꯦꯜ ꯑꯃ ꯑꯣꯏꯔꯤꯕ ꯁꯉꯥꯏ ꯐꯦꯁꯇꯤꯚꯦꯜ ꯍꯥꯏꯔꯤꯕ ꯐꯦꯁꯇꯤꯚꯦꯜ ꯑꯁꯤꯗ ꯂꯝ ꯂꯝ ꯈꯨꯗꯤꯡꯒꯤ ꯂꯥꯛꯏꯕ ꯃꯤꯑꯣꯏꯁꯤꯡꯅ ꯃꯅꯤꯄꯨꯔꯗ ꯄꯨꯊꯣꯛꯆꯕ ꯈꯨꯗꯝ ꯑꯣꯏꯅ ꯍꯥꯏꯔꯕꯗ ꯃꯅꯤꯄꯨꯔꯒꯤ ꯀꯧꯅꯥꯅ ꯁꯥꯕ ꯍꯦꯟꯕꯦꯛ ꯑꯃ ꯑꯗꯒꯤ ꯃꯅꯤꯄꯨꯔꯒꯤ ꯈꯨꯠ ꯁꯥꯅ ꯁꯦꯝꯖꯕ ꯁꯥꯖꯕ ꯐ꯭ꯂꯥꯋꯔ ꯕꯟꯁ ꯏꯁꯂꯤꯛꯀꯤ ꯑꯣꯏꯕ ꯃꯨꯒꯥ ꯇꯤꯟꯒꯤ ꯃꯍꯨꯝꯅ ꯁꯥꯖꯕ ꯂꯩ ꯑꯃꯗꯤ ꯃꯅꯤꯄꯨꯔꯗ ꯈ꯭ꯋꯥꯏꯗꯒꯤ ꯃꯔꯨ ꯑꯣꯏꯅ ꯁꯤꯖꯤꯟꯅꯕ ꯃꯩꯇꯩꯁꯤꯡꯒꯤ ꯑꯣꯏꯕ ꯂꯣꯏꯔꯨꯝ ꯂꯦꯡꯌꯥꯟꯒꯤ ꯐꯤ ꯍꯥꯏꯔꯤꯕ ꯄꯣꯠꯁꯤꯡ ꯑꯁꯦ ꯃꯈꯣꯏꯅ ꯌꯥꯝꯅ ꯄꯥꯝꯅ ꯂꯩꯅꯩ ꯃꯈꯣꯏ ꯂꯥꯛꯄꯗꯒꯤ ꯑꯩꯈꯣꯏꯒꯤ ꯁꯦꯟꯃꯤꯠꯂꯣꯟꯗ ꯃꯈꯣꯏꯅ ꯂꯩꯈꯤ ꯂꯩꯕꯅꯤꯅ ꯗꯤꯃꯥꯟ ꯀꯌꯥ ꯑꯃꯔꯣꯝ ꯁꯤ ꯄꯤꯕꯤꯔꯛꯎ ꯁꯤ ꯄꯥꯝꯖꯩ ꯍꯥꯏꯕꯅ ꯆꯤꯡꯕ ꯃꯈꯣꯏꯅ ꯗꯤꯃꯥꯟ ꯇꯧꯕꯤꯔꯛꯄꯗꯒꯤ ꯑꯩꯈꯣꯏꯒꯤ ꯁꯦꯟꯃꯤꯠꯂꯣꯟꯗ ꯈꯨꯗꯣꯡꯆꯥꯕ ꯌꯥꯝꯅ ꯂꯩ ꯈꯨꯠꯁꯥꯒꯤ ꯂꯝꯗꯁꯨ ꯍꯦꯟꯂꯨꯝ ꯍꯦꯟꯗꯤꯀ꯭ꯔꯥꯐꯇ ꯑꯩꯈꯣꯏꯒꯤ ꯃꯅꯤꯄꯨꯔꯒꯤ ꯑꯣꯏꯕ ꯐꯅꯦꯛ ꯃꯄꯥꯟ ꯅꯥꯏꯕ ꯑꯃꯗꯤ ꯃꯣꯏꯔꯥꯡ ꯐꯤꯖꯟ ꯆꯟꯕ ꯐꯤꯁꯤꯡ ꯑꯁꯦ ꯑꯇꯣꯞꯄ ꯂꯝꯗꯒꯤ ꯂꯥꯛꯄ ꯃꯤꯌꯥꯝꯅ ꯌꯥꯝꯅ ꯄꯥꯝꯅ ꯂꯩ ꯑꯃꯗꯤ ꯃꯁꯤꯅ ꯃꯈꯣꯏꯅ ꯄꯨꯈ꯭ꯔꯕ ꯃꯇꯨꯡꯗ ꯃꯈꯣꯏꯒꯤ ꯑꯄꯥꯝꯕꯁꯤꯡ ꯑꯗꯨ ꯗꯤꯃꯥꯟ ꯇꯧꯕꯤꯔꯛꯇꯨꯅ ꯑꯩꯈꯣꯏ ꯁꯦꯟꯃꯤꯠꯂꯣꯟꯗ ꯌꯥꯝꯅ ꯀꯥꯟꯅꯕ ꯑꯣꯏꯍꯜꯂꯤ ꯃꯁꯤꯗ ꯅꯠꯇꯅ ꯃꯅꯤꯄꯨꯔꯒꯤ ꯆꯥꯅ ꯊꯛꯅꯕꯗ ꯑꯗꯨꯁꯨ ꯕꯤꯁꯦꯝꯄꯨꯔꯒꯤ ꯁꯣꯏꯗꯣꯟ ꯍꯥꯏꯕꯗꯤ ꯁꯣꯏꯕꯨꯝ ꯃꯈꯜ ꯑꯁꯤ ꯃꯈꯣꯏꯅ ꯌꯥꯝꯅ ꯄꯥꯝꯅ ꯑꯃꯗꯤ ꯂꯩꯗꯨꯅ ꯄꯨꯔꯒ ꯃꯈꯣꯏꯒꯤꯗꯃꯛꯇ ꯊꯥꯕꯤꯔꯛꯎ ꯍꯥꯏꯕꯅꯆꯤꯡꯕ ꯀꯌꯥ ꯇꯧꯔꯛꯄꯗꯒꯤ ꯑꯩꯈꯣꯏꯒꯤ ꯁꯦꯟꯃꯤꯠꯂꯣꯟꯁꯨ ꯆꯥꯎꯈꯠꯄ ꯍꯦꯜꯂꯜꯂꯤ ꯃꯁꯤꯗ ꯅꯠꯇꯅ ꯃꯅꯤꯄꯨꯔꯒꯤꯗ ꯐꯪꯕ ꯆꯥꯅ ꯊꯛꯅꯕꯒꯤ ꯆꯥꯛꯍꯥꯎ ꯆꯥꯛꯁꯦ ꯆꯥꯛ ꯃꯈꯜ ꯑꯁꯤ ꯃꯈꯣꯏꯅ ꯌꯥꯝꯅ ꯄꯥꯝꯅ ꯆꯥꯅꯩ ꯍꯥꯏꯔꯤꯕ ꯃꯍꯥꯎ ꯂꯩꯔꯕ ꯃꯃꯜ ꯇꯥꯡꯂꯕ ꯆꯥꯛ ꯑꯣꯏꯅꯁꯨ ꯁꯤꯖꯤꯟꯅꯕ ꯑꯃꯗꯤ ꯃꯁꯤ ꯇꯛꯈꯥꯏꯔꯒ ꯀꯦꯛ ꯑꯃꯗꯤ ꯕ꯭ꯔꯦꯠ ꯃꯌꯥꯝ ꯑꯃ ꯁꯥꯔꯒ ꯃꯁꯤ ꯆꯥꯕꯒꯤ ꯈꯨꯗꯣꯡꯆꯥꯕ ꯂꯩ ꯃꯁꯤꯅ ꯃꯈꯣꯏ ꯂꯥꯛꯄꯒꯤ ꯀꯥꯟꯅꯕ ꯑꯩꯈꯣꯏ ꯃꯅꯤꯄꯨꯔꯒꯤ ꯑꯣꯏꯅ ꯁꯦꯟꯃꯤꯠꯂꯣꯟꯕꯨ ꯗ ꯐꯒꯠꯍꯜꯂꯤ ꯑꯁꯤꯗꯁꯨ ꯅꯠꯇꯅ ꯑꯩꯈꯣꯏꯒꯤ ꯃꯅꯤꯄꯨꯔꯗ ꯐꯪꯖꯕ ꯁꯤꯡ ꯁꯤꯡ ꯍꯥꯏꯔꯤꯕ ꯁꯤꯡ ꯑꯁꯤꯅ ꯃꯈꯣꯏꯒꯤ ꯑꯔꯥꯞꯄꯗꯒꯤ ꯂꯝ ꯀꯣꯏꯕ ꯂꯥꯛꯄꯁꯤꯡꯅ ꯁꯤꯡ ꯑꯁꯤ ꯐꯩ ꯑꯃꯗꯤ ꯍꯛꯆꯥꯡꯗ ꯀꯥꯟꯅꯩ ꯍꯥꯏꯗꯨꯅ ꯃꯈꯣꯏꯅ ꯁꯤꯡꯒꯤ ꯀꯥꯟꯅꯕꯁꯤ ꯃꯈꯣꯏꯗ ꯊꯥꯕꯤꯔꯛꯎ ꯑꯃꯗꯤ ꯄꯤꯕꯤꯔꯛꯎ ꯍꯥꯏꯕꯅꯆꯤꯡꯕ ꯗꯤꯃꯥꯟ ꯀꯌꯥ ꯂꯥꯛꯄꯗꯒꯤ ꯃꯈꯣꯏꯅ ꯂꯩꯈꯤꯕꯗꯒꯤ ꯑꯩꯈꯣꯏꯒꯤ ꯃꯁꯤꯗꯁꯨ ꯁꯦꯟꯃꯤꯠꯂꯣꯟ ꯌꯥꯝꯅ ꯐꯒꯠꯍꯜꯂꯤ ꯁꯥꯟꯅꯕꯗꯁꯨ ꯍꯥꯏꯔꯒ ꯁꯒꯣꯜ ꯀꯥꯡꯖꯩ ꯍꯥꯏꯔꯤꯕ ꯁꯒꯣꯜ ꯀꯥꯡꯖꯩ ꯑꯁꯤ ꯁꯥꯟꯅꯕ ꯃꯇꯝꯗ ꯑꯩꯈꯣꯏꯒꯤ ꯃꯅꯤꯄꯨꯔꯒꯤ ꯑꯣꯏꯕ ꯄꯣꯅꯤ ꯁꯒꯣꯜ ꯁꯒꯣꯜ ꯄꯤꯛꯇꯛ ꯇꯧꯕ ꯁꯒꯣꯜ ꯃꯈꯜ ꯑꯁꯤ ꯁꯤꯖꯤꯟꯅꯗꯨꯅ ꯁꯥꯟꯅꯕꯁꯤ ꯁꯒꯣꯜ ꯃꯈꯜ ꯑꯁꯤꯁꯨ ꯃꯈꯣꯏꯅ ꯌꯥꯝꯅ ꯄꯥꯝꯃꯤ ꯑꯁꯤꯗꯁꯨ ꯅꯠꯇꯅ ꯁꯒꯣꯜ ꯀꯥꯡꯖꯩ ꯁꯥꯟꯅꯕꯗ ꯁꯦꯠꯄ ꯗ꯭ꯔꯦꯁ ꯍꯥꯏꯕꯗꯤ ꯃꯈꯣꯏꯅ ꯁꯦꯠꯂꯤꯕ ꯆꯥꯔꯤꯕꯁꯤꯡ ꯑꯁꯤꯒꯤ ꯂꯦꯡꯌꯥꯟ ꯑꯣꯏꯔꯤꯕ ꯀꯣꯛꯌꯦꯠ ꯑꯣꯏꯔꯤꯕ ꯑꯗꯒꯤ ꯔꯦꯁꯣꯟ ꯐꯨꯔꯤꯠ ꯑꯗꯒꯤ ꯐꯩꯖꯣꯝ ꯑꯁꯤꯅꯆꯤꯡꯕꯁꯤꯡꯁꯦ ꯃꯈꯣꯏꯅ ꯌꯥꯝ ꯄꯥꯝꯗꯨꯅ ꯃꯈꯣꯏꯒꯤꯗꯃꯛꯇ ꯊꯥꯕꯤꯔꯛꯅꯕ ꯍꯥꯏꯖꯔꯛꯄꯗ ꯃꯈꯣꯏ ꯂꯥꯛꯄꯒꯤ ꯀꯥꯟꯅꯕ ꯇꯨꯔꯤꯖꯝ ꯑꯁꯤ ꯃꯈꯣꯏ ꯂꯥꯛꯄꯅ ꯑꯩꯈꯣꯏꯗ ꯀꯥꯟꯅꯕ ꯌꯥꯝꯅ ꯄꯤꯍꯜꯂꯤ